ꯑꯩꯅ ꯕꯖꯥꯔꯗꯒꯤ ꯄꯨꯃꯥꯒꯤ ꯖꯦꯀꯦꯠ ꯑꯃꯈꯛ ꯋꯤꯟꯄ꯭ꯔꯨꯞꯁꯨ ꯑꯣꯏ ꯋꯥꯇꯔꯄ꯭ꯔꯨꯞꯁꯨ ꯑꯣꯏ ꯍꯥꯏꯅ ꯂꯩꯔꯨꯕꯅꯤ ꯑꯗꯨꯕꯨ ꯖꯦꯀꯦꯠ ꯑꯗꯨ ꯋꯥꯇꯔꯄ꯭ꯔꯨꯞꯁꯨ ꯑꯣꯏꯔꯝꯗ꯭ꯔꯦ ꯑꯗꯒꯤ ꯋꯤꯟꯄ꯭ꯔꯨꯞꯁꯨ ꯑꯣꯏꯔꯝꯗ꯭ꯔꯦ ꯃꯑꯣꯡꯗꯤ ꯋꯤꯟꯄ꯭ꯔꯨꯞ ꯑꯃꯁꯨꯡ ꯔꯦꯟꯄ꯭ꯔꯨꯞ ꯑꯣꯏ ꯍꯥꯏꯗꯅ ꯂꯩꯖꯔꯨꯕꯅꯤ ꯑꯗꯨꯕꯨ ꯑꯣꯏꯔꯝꯗ꯭ꯔꯦ ꯃꯍꯥꯛꯀꯤ ꯁꯤꯂꯥꯏꯗꯨꯁꯨ ꯂꯣꯏꯅ ꯍꯟꯗꯣꯔꯛꯏ ꯑꯗꯨꯒ ꯃꯍꯥꯛꯁꯤ ꯌꯥꯝꯅ ꯐꯠꯇꯕ ꯄꯣꯠꯁꯛ ꯑꯃ ꯑꯣꯏꯔꯝꯃꯦ ꯖꯦꯀꯦꯠ ꯑꯁꯤ ꯑꯗꯨꯅ ꯂꯩꯕ ꯃꯇꯝꯗ ꯑꯁꯤꯒꯨꯝꯕ ꯖꯦꯀꯦꯠ ꯐꯠꯇꯕ ꯖꯦꯀꯦꯠ ꯑꯁꯤ ꯃꯇꯨꯡꯗ ꯑꯃꯨꯛ ꯍꯟꯅ ꯂꯩꯕꯤꯒꯅꯨ ꯃꯃꯜꯁꯨ ꯇꯥꯡꯅ ꯂꯧꯔꯨꯔꯦ ꯑꯗꯨꯅ ꯖꯦꯀꯦꯠ ꯑꯁꯤ ꯃꯇꯨꯡꯗ ꯑꯃꯨꯛ ꯍꯟꯅ ꯂꯩꯒꯦ ꯍꯥꯏꯅ ꯈꯟꯕꯤꯒꯅꯨ